ꯑꯩꯍꯥꯛꯀꯤ ꯑꯍꯥꯟꯕ ꯐꯣꯟ ꯃꯣꯕꯥꯏꯜ ꯐꯣꯟ ꯑꯁꯤ ꯅꯣꯀ꯭ꯌꯥ ꯊꯇꯤ ꯊ꯭ꯔꯤ ꯐꯤꯐꯇꯤꯟꯇꯤꯟꯅꯤ ꯃꯇꯝ ꯑꯗꯨꯗꯒꯤ ꯍꯧꯗꯨꯅ ꯍꯧꯖꯤꯛ ꯐꯥꯎꯕꯗ ꯃꯣꯕꯥꯏꯜ ꯐꯣꯟꯒꯤ ꯇꯦꯛꯅꯣꯂꯣꯖꯤꯗ ꯑꯍꯣꯡꯕ ꯃꯌꯥꯝ ꯑꯃ ꯂꯥꯛꯂꯤ ꯃꯇꯝ ꯑꯃꯗ ꯃꯣꯕꯥꯏꯜ ꯐꯣꯟ ꯍꯥꯏꯅꯔꯝꯕꯗꯨ ꯍꯧꯖꯤꯛꯇꯤ ꯁ꯭ꯃꯥꯔꯠ ꯐꯣꯟꯁ ꯀꯧꯔꯦ ꯃꯇꯝ ꯑꯃꯒꯤ ꯍꯧꯔꯛꯄ ꯃꯇꯝꯒꯤ ꯃꯣꯕꯥꯏꯜ ꯐꯣꯟꯁꯤꯡꯗ ꯏꯟꯇꯔꯅꯦꯠꯀꯤ ꯈꯨꯗꯣꯡꯆꯥꯕ ꯐꯪꯂꯝꯗꯦ ꯃꯗꯨꯗꯒꯤ ꯑꯍꯣꯡꯕ ꯂꯥꯛꯇꯨꯅ ꯐ꯭ꯂꯦꯞ ꯐꯣꯟꯁꯤꯡ ꯊꯦꯛꯆꯤꯟꯕ ꯌꯥꯕꯥꯁꯤꯡ ꯊꯣꯛꯂꯛꯄꯗꯒꯤ ꯍꯦꯟꯗꯣꯛꯇꯨꯅ ꯍꯧꯖꯤꯛꯇꯤ ꯑꯣꯄꯔꯦꯇꯤꯡ ꯁꯤꯁꯇꯦꯝꯗ ꯑꯦꯟꯗ꯭ꯊꯣꯏꯠ ꯐꯥꯎꯕ ꯌꯥꯎꯔꯛꯇꯨꯅ ꯍꯦ ꯑꯍꯦꯟꯕ ꯁ꯭ꯇꯣꯔꯦꯖꯁꯤꯡ ꯍꯦꯟꯅ ꯄꯤꯕ ꯉꯝꯂꯦ ꯑꯍꯣꯡꯕ ꯇꯦꯛꯅꯣꯂꯣꯖꯤꯒꯤ ꯑꯍꯣꯡꯕ ꯄꯨꯔꯛꯄꯅ ꯃꯔꯝ ꯑꯣꯏꯔꯒ ꯉꯁꯤꯗꯤ ꯁ꯭ꯃꯥꯔꯠ ꯐꯣꯟꯁꯤꯡꯗ ꯇꯆ ꯁ꯭ꯀ꯭ꯔꯤꯟ ꯌꯥꯎꯔꯦ ꯇꯆ ꯁ꯭ꯀ꯭ꯔꯤꯟ ꯌꯥꯎꯕꯇ ꯅꯠꯇꯅ ꯖꯤ ꯄꯤ ꯑꯦꯁ ꯐꯦꯁ꯭ꯌꯦꯜ ꯔꯦꯀꯣꯛꯅꯤꯁꯟ ꯁꯣꯐꯋꯦꯔ ꯑꯃꯁꯨꯡ ꯐꯤꯡꯒꯔ ꯐ꯭ꯔꯤꯟꯠ ꯁ꯭ꯀꯦꯟ ꯇꯧꯕ ꯐꯥꯎꯕ ꯌꯥꯍꯟꯗꯨꯅ ꯍꯦꯟꯅ ꯃꯣꯃꯥꯏꯜ ꯐꯣꯟꯁꯤꯡ ꯑꯁꯤꯗ ꯑꯩꯈꯣꯏꯒꯤ ꯌꯥꯎꯔꯤꯕ ꯗꯥꯇꯥꯁꯤꯡ ꯍꯦꯟꯅ ꯁꯦꯀ꯭ꯌꯣꯔ ꯑꯣꯏꯍꯜꯂꯛꯑꯦ ꯃꯣꯕꯥꯏꯜ ꯐꯣꯟꯗ ꯏꯟꯇꯔꯅꯦꯠ ꯑꯦꯁꯦꯁ ꯇꯧꯕ ꯌꯥꯍꯜꯂꯛꯄꯅ ꯃꯤꯄꯨꯡ ꯇꯤꯡꯅ ꯏꯟꯇꯔꯅꯦꯠ ꯁꯤꯖꯤꯟꯅꯕ ꯉꯝꯕꯒꯤ ꯆꯥꯡ ꯍꯦꯟꯒꯠꯂꯛꯂꯤ ꯆꯨꯝꯅ ꯐꯣꯟ ꯀꯣꯜ ꯈꯛꯇꯃꯛ ꯇꯧꯔꯝꯕ ꯃꯣꯕꯥꯏꯜ ꯐꯣꯟꯅ ꯉꯁꯤꯗꯤ ꯑꯇꯣꯞꯄ ꯑꯍꯦꯟꯕ ꯊꯕꯛ ꯊꯧꯔꯝ ꯀꯌꯥ ꯑꯃꯁꯨ ꯃꯍꯥꯛꯀꯤ ꯃꯇꯦꯡꯅ ꯄꯥꯡꯊꯣꯛꯄ ꯉꯝꯅꯔꯦ ꯈꯨꯗꯝ ꯑꯣꯏꯅ ꯍꯥꯏꯔꯕꯗ ꯑꯣꯐꯤꯁꯀꯤ ꯃꯤꯇꯤꯡ ꯌꯨꯝꯗꯒꯤ ꯑꯗꯨꯝ ꯌꯨꯝꯗꯒꯤ ꯑꯗꯨꯝ ꯌꯥꯎꯕ ꯌꯥꯍꯜꯂꯛꯄ ꯀ꯭ꯂꯥꯁꯔꯨꯝ ꯁꯤꯡ ꯀ꯭ꯂꯥ ꯁ꯭ꯀꯨꯜꯒꯤ ꯀ꯭ꯂꯥꯁꯁꯤꯡ ꯌꯨꯝꯗ ꯐꯝ ꯐꯝꯅ ꯂꯥꯏꯔꯤꯛ ꯇꯥꯛꯄ ꯑꯃꯁꯨꯡ ꯂꯥꯏꯔꯤꯛ ꯇꯝꯕ ꯌꯥꯍꯜꯂꯛꯄ ꯑꯍꯦꯟꯕ ꯅꯣꯂꯦꯖ ꯇꯥꯟꯕ ꯌꯥꯍꯜꯂꯛꯄ ꯑꯁꯤꯅꯆꯤꯡꯕꯁꯤꯡ ꯑꯁꯤ ꯍꯣꯡꯂꯛꯂꯤꯕ ꯃꯣꯕꯥꯏꯜ ꯐꯣꯟꯒꯤ ꯇꯦꯛꯅꯣꯂꯣꯖꯤꯒꯤ ꯈꯨꯗꯣꯜ ꯉꯥꯛꯇꯅꯤ